ꯖꯒꯣꯏ ꯁꯥꯕ ꯍꯥꯏꯕꯁꯤ ꯌꯥꯝꯅ ꯅꯨꯡꯉꯥꯏꯕ ꯍꯛꯆꯥꯡꯕꯨ ꯅꯨꯡꯉꯥꯏꯍꯟꯕ ꯃꯈꯜꯒꯤ ꯊꯧꯔꯝ ꯑꯃꯅꯤ ꯃꯁꯤꯗ ꯃꯤꯑꯣꯏꯕꯅ ꯃꯁꯥꯅ ꯄꯥꯝꯖꯔꯒ ꯃꯁꯥꯒꯤ ꯇꯦꯂꯦꯟ ꯂꯩꯖꯅ ꯁꯥꯕ ꯃꯤꯑꯣꯏꯁꯤꯡ ꯀꯌꯥ ꯑꯃ ꯂꯩ ꯑꯃꯁꯨꯡ ꯄꯩꯁꯥꯒꯤꯗꯃꯛꯇ ꯃꯤꯅ ꯄꯥꯝꯅꯕꯒꯤꯗꯃꯛꯇ ꯃꯤꯌꯥꯝꯗ ꯅꯨꯡꯉꯥꯏꯅꯕꯒꯤꯗꯃꯛꯇ ꯁꯥꯕ ꯃꯤꯑꯣꯏ ꯀꯌꯥꯁꯤꯡ ꯑꯁꯨ ꯂꯩ ꯃꯁꯤꯒꯤ ꯖꯒꯣꯏ ꯃꯈꯜ ꯑꯅꯤ ꯑꯁꯤ ꯈꯦꯠꯅꯕ ꯌꯥꯝꯅ ꯂꯩ ꯃꯤꯌꯥꯝꯅ ꯄꯥꯝꯃꯛꯅꯕ ꯄꯩꯁꯥꯒꯤꯗꯃꯛꯇ ꯁꯥꯕ ꯖꯒꯣꯏ ꯈꯨꯠꯁꯥ ꯑꯁꯤꯅ ꯃꯤꯌꯥꯝꯗ ꯎꯠꯅꯅꯕ ꯃꯍꯥꯛꯄꯨ ꯄꯥꯝꯃꯛꯅꯕ ꯄꯩꯁꯥꯒꯤꯗꯃꯛꯇ ꯁꯥꯕ ꯖꯒꯣꯏ ꯃꯈꯜꯅꯤ ꯑꯗꯨꯒ ꯃꯁꯥꯅ ꯄꯥꯝꯖꯔꯒ ꯃꯁꯥꯅ ꯅꯨꯡꯁꯤꯖꯔꯒ ꯖꯒꯣꯏ ꯑꯁꯤꯕꯨ ꯁꯥꯕ ꯁꯤꯡ ꯑꯁꯤꯅ ꯃꯁꯥꯒꯤ ꯇꯦꯂꯦꯟ ꯃꯁꯥꯒꯤ ꯍꯩꯖꯔꯛꯂꯒ ꯄꯥꯝꯖꯔꯒ ꯁꯥꯕꯅꯤ ꯃꯁꯤꯒꯤ ꯑꯅꯤꯒꯤ ꯃꯅꯨꯡ ꯑꯁꯤꯗ ꯖꯒꯣꯏ ꯑꯁꯤ ꯃꯁꯥꯅ ꯄꯥꯝꯖꯔꯒ ꯍꯩꯖꯔꯒ ꯁꯥꯕ ꯑꯗꯨꯅ ꯍꯦꯟꯅ ꯖꯒꯣꯏ ꯑꯁꯤꯕꯨ ꯃꯄꯨꯡ ꯐꯥꯍꯜꯂꯤ ꯑꯁꯤꯅ ꯐꯩ ꯍꯥꯏꯕꯗꯤ ꯃꯁꯥꯅ ꯄꯥꯝꯖꯔꯒ ꯁꯥꯕ ꯑꯁꯤꯗꯤ ꯃꯁꯥꯒꯤ ꯇꯦꯂꯦꯟ ꯑꯃ ꯑꯣꯏꯅ ꯌꯥꯎꯔꯛꯄꯅꯤꯅ ꯖꯒꯣꯏ ꯑꯁꯨꯕꯨ ꯐꯖꯅ ꯁꯥꯕꯤ ꯑꯗꯨꯒ ꯖꯒꯣꯏ ꯁꯥꯕ ꯃꯈꯜ ꯑꯃꯅ ꯃꯤꯅ ꯄꯥꯝꯃꯛꯅꯕꯒꯤꯗꯃꯛꯇ ꯄꯩꯁꯥꯒꯤꯗꯃꯛꯇ ꯁꯥꯕ ꯑꯁꯤꯗꯤ ꯖꯒꯣꯏ ꯍꯩꯔꯕꯁꯨ ꯃꯈꯣꯏꯗ ꯖꯒꯣꯏꯒꯤ ꯒꯨꯜ ꯍꯥꯏꯕ ꯑꯗꯨꯗꯤ ꯈꯔ ꯋꯥꯠꯂꯤ